ꯑꯩꯍꯥꯛꯅ ꯆꯠꯈꯤꯕ ꯈ꯭ꯋꯥꯏꯗꯒꯤ ꯐꯖꯕ ꯃꯍꯧꯁꯥꯒꯤ ꯑꯣꯏꯕ ꯄꯨꯛꯅꯤꯡ ꯍꯨꯕ ꯁꯛꯐꯝ ꯂꯩꯈꯤꯕ ꯍꯥꯏꯛ ꯖꯒꯥ ꯍꯥꯏꯀꯤꯡ ꯖꯒꯥ ꯍꯥꯏꯇꯥꯔꯒꯗꯤ ꯅꯣꯡꯃꯥꯏꯖꯤꯡ ꯆꯤꯡ ꯂꯣꯝꯗ ꯆꯠꯂꯒ ꯂꯩꯕ ꯁꯅꯥꯃꯍꯤ ꯀꯤꯌꯣꯡ ꯃꯐꯝꯗꯨꯗ ꯂꯩꯕ ꯃꯇꯝꯗ ꯇꯣꯉꯥꯟꯕ ꯂꯥꯏꯐꯝ ꯑꯣꯏꯕꯒꯤ ꯁ꯭ꯄꯤꯔꯤꯆ꯭ꯋꯨꯦꯜ ꯑꯣꯏꯕ ꯐꯤꯂꯤꯡ ꯑꯃ ꯐꯪꯕꯗ ꯅꯠꯇꯅ ꯅꯨꯃꯤꯠ ꯇꯥꯕꯒꯤ ꯁꯛꯐꯝ ꯌꯦꯡꯕꯗ ꯑꯁꯨꯛꯀꯤ ꯃꯇꯤꯛ ꯐꯖꯩ ꯑꯗꯨꯒꯤꯁꯨ ꯃꯊꯛꯇ ꯆꯤꯡꯊꯛꯇꯨꯗꯒꯤ ꯌꯦꯡꯗꯔꯛꯄ ꯃꯇꯝꯗ ꯃꯅꯤꯄꯨꯔꯒꯤ ꯐꯖꯔꯕ ꯂꯧ ꯄꯥꯠꯁꯤꯡ ꯎꯕ ꯐꯪꯏ ꯑꯗꯨꯒꯤꯁꯨ ꯃꯊꯛꯇ ꯌꯦꯡꯕ ꯃꯇꯝꯗ ꯇꯣꯉꯥꯟꯕ ꯁꯪꯁꯥꯔꯒ ꯀꯣꯅꯦꯛ ꯇꯩꯕꯒꯤ ꯐꯤꯂꯤꯡ ꯑꯃ